ꯑꯣ ꯇꯧ ꯑꯩ ꯇꯧꯔꯛꯑꯝꯃꯦ

ꯁꯣꯝꯒꯤꯁꯦ ꯀꯩꯅꯣ ꯉꯥꯔꯤ ꯄꯥꯛꯅꯝ ꯀꯔꯤ ꯀꯔꯤ ꯀꯩꯅꯣ ꯇꯧꯕ ꯉꯥ ꯑꯌꯥꯏꯕ ꯑꯀꯪꯕꯁꯤꯡ ꯑꯗꯨꯝ ꯌꯥꯎꯕꯤꯕ꯭ꯔꯥ

ꯑꯣ ꯄꯥꯛꯅꯝꯁꯨ ꯑꯗꯨꯝ ꯐꯪꯕꯤꯑꯦꯕ ꯀꯣ

ꯄꯥꯛꯅꯝꯁꯦ ꯑꯩ ꯍꯥꯏꯔꯤꯕ ꯉꯥꯒꯤ ꯑꯥꯏꯇꯦꯝ ꯑꯀꯪꯕ ꯍꯥꯏꯇꯔꯦ ꯌꯥꯏꯔꯒ

ꯂꯤꯔꯒ ꯊꯝꯕ ꯑꯗꯒꯤ ꯑꯗꯨꯝ ꯑꯩꯈꯣꯏꯅ ꯗꯦꯜꯂꯤꯒꯤ ꯑꯗꯨꯝ ꯆꯥꯕꯗꯁꯨ ꯑꯗꯨꯝ

ꯍꯥꯎꯕ ꯍꯥꯏꯇꯥꯔꯦ ꯑꯇꯩ ꯑꯇꯣꯞꯄ ꯌꯦꯟꯁꯥꯡꯁꯤꯡ ꯃꯊꯦꯜ ꯌꯧꯗ꯭ꯔꯒꯁꯨ ꯑꯗꯨꯝ ꯄꯥꯛꯅꯝꯅ ꯑꯗꯨꯝ ꯑꯗꯩꯒꯤ ꯄꯥꯛꯅꯝꯒꯨꯝꯕ ꯉꯥ ꯑꯀꯪꯕ ꯑꯌꯥꯏꯕꯁꯦ ꯑꯗꯨꯝ ꯆꯥꯕꯁꯦ ꯑꯗꯨꯝ ꯀꯩꯅꯣ ꯇꯧꯏ ꯑꯗꯨꯝ ꯆꯥꯕ ꯌꯥꯏ ꯑꯗꯣ ꯗꯦꯜꯂꯤꯒꯤ ꯑꯗꯨꯝ ꯁꯤꯖꯤꯟꯅꯕꯗꯧꯅ ꯑꯩꯈꯣꯏ ꯆꯥꯏ ꯑꯗꯨꯗꯨꯅ ꯑꯗꯨꯇ ꯅꯠꯇꯅꯁꯨ ꯑꯩꯈꯣꯏ ꯄꯥꯛꯅꯝꯒꯨꯝꯕ ꯉꯥꯔꯤꯒꯨꯝꯕ ꯑꯇꯩ ꯑꯇꯩꯁꯤ ꯑꯩꯁꯨ ꯗꯨꯀꯥꯟ ꯃꯆꯥ ꯑꯃ ꯇꯧꯖꯩ ꯑꯗꯨꯅ ꯗꯨꯀꯥꯟꯁꯤꯗ ꯑꯇꯣꯞ ꯑꯇꯣꯞꯄ ꯂꯩꯕ ꯂꯥꯛꯄꯁꯤꯡꯅ ꯑꯗꯨꯝ ꯑꯣꯔꯗꯔ ꯂꯥꯛꯑꯦ ꯑꯗꯣ ꯑꯩꯒꯤꯗ ꯂꯣꯏꯁꯤꯜꯂꯛꯑꯦ ꯑꯗꯨ ꯁꯣꯝꯗꯒꯤ ꯄꯥꯛꯅꯝꯁꯦ ꯄꯥꯛꯅꯝꯒꯨꯝꯕ ꯉꯥꯔꯤ ꯑꯀꯪꯕ ꯑꯗꯩ ꯉꯥꯔꯤ ꯁꯦꯝꯕ ꯌꯥꯕ ꯍꯥꯏꯇꯔꯦ ꯑꯗꯨꯒꯨꯝꯕ ꯉꯥ ꯑꯀꯪꯕ ꯑꯗꯩꯒꯤ

ꯐꯕꯧ ꯉꯥ ꯑꯀꯪꯕ ꯑꯌꯥꯏꯕ ꯑꯗꯨꯒꯨꯝꯕꯁꯦ ꯑꯩ ꯈꯔ ꯂꯧꯖꯒꯦ ꯑꯗꯩꯒꯤ ꯉꯥꯃꯨ ꯑꯀꯪꯕ ꯑꯗꯨꯒꯨꯝꯕ ꯈꯔ ꯑꯏꯇꯦꯝ ꯈꯔ ꯂꯩꯔꯤꯁꯤꯡꯁꯤ ꯑꯣꯔꯗꯔ ꯂꯥꯛꯑꯝꯃꯦ ꯑꯗꯣ ꯑꯩ ꯁꯣꯝꯗꯒꯤ ꯂꯧꯖꯒꯦꯅ ꯑꯩ ꯀꯣꯜ ꯇꯧꯖꯔꯛꯑꯝꯕꯅꯦ ꯑꯣ ꯑꯩꯒꯤꯁꯦ ꯗꯨꯀꯥꯟ ꯗꯨꯀꯥꯟꯗ ꯊꯝꯃꯒ ꯑꯗꯨꯝ ꯌꯣꯟꯅꯉꯥꯏꯅꯦ ꯑꯗꯨꯝ ꯈꯔ ꯌꯥꯝ ꯂꯧꯒꯅꯤ ꯑꯗꯣ ꯁꯣꯝꯅ ꯑꯩꯈꯣꯏꯒꯤ ꯀꯩꯅꯣ ꯉꯥꯁꯦ ꯉꯥ ꯑꯀꯪꯕ ꯑꯌꯥꯏꯕꯁꯦ ꯂꯧꯕ ꯃꯇꯝꯗ ꯑꯩꯈꯣꯏꯗ ꯗꯤꯁꯀꯥꯎꯟ ꯆꯥꯎꯅ ꯄꯤꯕꯤꯒꯗꯕ ꯑꯣꯏ ꯇꯥꯔꯒꯗꯤ ꯑꯩ ꯁꯣꯝꯗꯒꯤ ꯑꯗꯨꯝ ꯂꯧꯖꯒꯦ ꯑꯗꯨꯒ ꯁꯣꯝꯅ

ꯊꯝꯕꯤꯔꯕ ꯀꯩꯅꯣꯁꯦ ꯑꯩꯈꯣꯏꯒꯤ ꯉꯥ ꯃꯈꯜꯁꯤꯡꯁꯦ ꯑꯩꯈꯣꯏꯅ ꯍꯥꯏꯗꯤ ꯀꯤꯂꯣ ꯃꯉꯥ ꯂꯧꯒꯗꯕ ꯌꯥꯎꯔꯤ ꯑꯗꯨꯗꯒꯤ ꯀꯤꯂꯣ ꯇꯔꯥ ꯂꯧꯒꯗꯕꯁꯨ ꯌꯧꯔꯤ ꯑꯄꯨꯟꯕꯁꯦ ꯁꯣꯝꯗ ꯑꯗꯨꯝ ꯐꯪꯕꯤꯒꯗ꯭ꯔ ꯑꯩꯈꯣꯏꯅ ꯑꯗꯨꯝ ꯂꯧꯕ ꯀꯥꯟꯗ ꯑꯣ ꯑꯗꯨꯗꯤ ꯑꯩ ꯁꯣꯝꯗꯒꯤ ꯑꯗꯨꯝ ꯂꯧꯖꯔꯒꯦ ꯑꯗꯨꯒ ꯑꯩꯒꯤ ꯀꯩꯅꯣꯁꯨ ꯀꯣꯟꯇꯦꯛ ꯅꯝꯕꯔꯁꯨ ꯂꯩꯔꯕꯅꯤꯅ ꯑꯩ ꯀꯣꯟꯅ ꯍꯣꯔꯦꯟ ꯂꯥꯛꯄ ꯀꯥꯟꯗ ꯑꯗꯨꯝ ꯁꯣꯝꯗ ꯀꯣꯜ ꯇꯧꯁꯤꯟꯖꯔꯛꯑꯒꯦ ꯑꯗꯨꯗꯨꯒ ꯃꯐꯝꯗꯨꯗ ꯍꯥꯏꯕꯤꯔꯛꯑꯣ ꯑꯗꯨꯒ ꯑꯩ ꯂꯧꯕ ꯂꯥꯛꯆꯔꯒꯦ ꯍꯣꯏ ꯌꯥꯝ ꯅꯨꯉꯥꯏꯖꯔꯦ